ꯍꯜꯂꯣ ꯐꯔꯅꯤꯆꯔꯒꯤ ꯃꯤ ꯑꯣꯏꯕꯤꯔꯕꯣ ꯁꯤꯁꯦ ꯑꯣ ꯑꯩ ꯐꯃꯨꯡ ꯑꯃ ꯈꯛꯇꯪ ꯂꯧꯅꯤꯡꯕ ꯑꯗꯨꯗꯣ ꯏꯅꯥꯎꯄꯤ ꯑꯃ ꯂꯨꯍꯣꯡꯕꯒꯤ ꯑꯗꯨꯅ ꯀꯃꯥꯏꯅ ꯗꯤꯁꯀꯥꯎꯟ ꯀꯩꯀꯥ ꯄꯤꯕ ꯀꯩꯀꯥ ꯀꯃꯥꯏꯅ ꯇꯧꯕ ꯀꯃꯥꯏꯅ ꯂꯩꯒꯦ ꯑꯗꯨ ꯈꯔ ꯍꯥꯏꯕꯤꯔꯛꯑꯣ ꯑꯣ ꯑꯗꯨꯒ ꯎꯄꯨꯒꯤ ꯒꯨꯝꯕꯗꯤ ꯀꯃꯥꯏꯅ ꯇꯧꯒꯦ ꯐꯦꯁꯤꯂꯤꯇꯤꯅ ꯀꯃꯥꯏꯅ ꯇꯧꯕ ꯑꯗꯨꯗꯣ ꯑꯗꯨꯁꯨ ꯈꯔ ꯍꯥꯏꯕꯤꯔꯛꯑꯣ ꯑꯣ ꯐꯔꯦ ꯐꯔꯦ ꯑꯗꯨꯗꯤ ꯑꯩ ꯍꯌꯦꯡ ꯂꯥꯛꯆꯔꯒꯦ ꯑꯣ ꯐꯔꯦ